ꯑꯩꯈꯣꯏꯒꯤ ꯈꯨꯟ ꯑꯁꯤꯗ ꯉꯁꯤ ꯐꯥꯎꯕꯗ ꯂꯩꯔꯛꯂꯤꯕ ꯑꯁꯤ ꯆꯧꯔꯥꯛꯅ ꯌꯨꯝꯅꯥꯛ ꯆꯅꯤꯃꯨꯛ ꯁꯨꯔꯦ ꯌꯨꯝꯅꯥꯛ ꯆꯅꯤꯃꯨꯛ ꯂꯩꯕ ꯑꯁꯤꯗ ꯑꯍꯟ ꯂꯃꯟ ꯀꯌꯥꯁꯨ ꯌꯥꯎꯔꯤ ꯃꯔꯛ ꯑꯁꯤꯗ ꯉꯁꯤ ꯆꯍꯤ ꯌꯥꯝꯁꯤꯜꯂꯛꯇꯨꯅ ꯃꯁꯥ ꯁꯣꯛꯖꯤꯟꯂꯛꯂꯕ ꯃꯄꯥꯟ ꯊꯣꯛꯄ ꯉꯝꯗꯗꯅ ꯐꯃꯨꯡꯗ ꯇꯥꯗꯨꯅ ꯑꯍꯟ ꯀꯌꯥ ꯑꯃꯁꯨ ꯌꯥꯎꯔꯤ ꯃꯈꯣꯏꯁꯤꯡ ꯑꯁꯤ ꯍꯧꯖꯤꯛ ꯃꯇꯝꯒꯤ ꯏꯪꯈꯠꯂꯛꯂꯤꯕ ꯅꯍꯥꯁꯤꯡ ꯑꯁꯤꯒ ꯌꯦꯡꯅꯔꯨꯔꯕꯗꯤ ꯌꯥꯝꯅ ꯃꯁꯥ ꯐꯔꯤ ꯍꯥꯏꯕ ꯑꯁꯤ ꯀꯔꯤꯁꯨ ꯁꯣꯏꯕ ꯋꯥꯐꯝ ꯅꯠꯇꯦ ꯍꯥꯏꯕ ꯑꯁꯤ ꯍꯥꯏꯅꯤꯡꯉꯤ ꯃꯔꯝꯗꯤ ꯃꯈꯣꯏꯅ ꯅꯍꯥ ꯑꯣꯏꯔꯤꯉꯩ ꯃꯇꯝꯗ ꯑꯣꯏꯔꯝꯂꯤꯕ ꯍꯛꯆꯥꯡꯒꯤ ꯐꯤꯕꯝ ꯑꯁꯤ ꯍꯧꯖꯤꯛꯀꯤ ꯏꯪꯈꯠꯂꯛꯂꯤꯕ ꯅꯍꯥꯁꯤꯡ ꯑꯁꯤꯒꯤ ꯑꯣꯏꯔꯛꯂꯤꯕ ꯍꯛꯆꯥꯡꯒꯤ ꯐꯤꯕꯝ ꯑꯁꯤꯒ ꯌꯦꯡꯅꯔꯕꯗꯤ ꯌꯥꯝꯅ ꯐꯅ ꯂꯩꯔꯝꯃꯤ ꯍꯥꯏꯕ ꯑꯁꯤ ꯑꯩꯈꯣꯏꯅ ꯈꯪꯕ ꯉꯝꯃꯤ ꯃꯔꯝꯗꯤ ꯃꯇꯝ ꯑꯃꯗ ꯑꯩꯈꯣꯏꯒꯤ ꯏꯄꯥ ꯏꯄꯨꯁꯤꯡꯅ ꯅꯣꯡꯃ ꯅꯣꯡꯃꯒꯤ ꯆꯔꯥ ꯇꯥꯟꯗꯨꯅ ꯅꯣꯡꯃꯒꯤ ꯑꯐꯪꯕ ꯊꯕꯛ ꯁꯨꯗꯨꯅ ꯌꯥꯝꯅ ꯋꯥꯅ ꯍꯨꯃꯥꯡ ꯃꯃꯟꯅ ꯆꯥꯗꯨꯅ ꯂꯩꯔꯝꯕ ꯄꯨꯟꯁꯤ ꯑꯗꯨ ꯑꯣꯏꯕꯅ ꯃꯔꯝ ꯑꯣꯏꯔꯒ ꯃꯈꯣꯏꯗꯤ ꯅꯣꯡꯃꯒꯤ ꯊꯕꯛ ꯏꯟꯈꯥꯡ ꯐꯖꯅ ꯁꯨꯕꯅ ꯃꯔꯝ ꯑꯣꯏꯗꯨꯅ ꯍꯛꯆꯥꯡ ꯁꯥꯖꯦꯜ ꯐꯖꯅ ꯇꯧꯋꯤ ꯍꯥꯏꯕ ꯑꯁꯤ ꯑꯩꯈꯣꯏꯅ ꯈꯪꯕ ꯉꯝꯃꯤ ꯃꯔꯝ ꯑꯗꯨꯅ ꯃꯈꯣꯏꯒꯤ ꯍꯛꯆꯥꯡꯗ ꯂꯥꯏꯅꯥ ꯂꯥꯏꯊꯨꯡ ꯀꯌꯥ ꯆꯪꯕ ꯉꯝꯗꯦ ꯃꯁꯥꯒꯤ ꯏꯃ꯭ꯌꯨꯟ ꯌꯥꯝꯅ ꯀꯟꯅ ꯂꯩꯕꯅ ꯃꯔꯝ ꯑꯣꯏꯔꯒ ꯑꯅꯥ ꯑꯌꯦꯛꯁꯨ ꯄꯥꯛꯅ ꯂꯩꯒꯟꯗꯦ ꯑꯗꯨꯕꯨ ꯍꯧꯖꯤꯛꯀꯤ ꯃꯇꯝꯗ ꯏꯪꯈꯠꯂꯛꯂꯤꯕ ꯅꯍꯥꯁꯤꯡ ꯑꯁꯤꯗꯤ ꯊꯕꯛ ꯁꯨꯕ ꯋꯥꯠꯂꯛꯄ ꯃꯇꯝ ꯑꯁꯤꯒꯤ ꯏꯖꯨꯀꯦꯁꯟ ꯁꯤꯁꯇꯦꯝ ꯑꯁꯤꯅꯁꯨ ꯃꯔꯝ ꯑꯣꯏꯗꯨꯅ ꯃꯍꯩ ꯃꯁꯤꯡ ꯇꯝꯕ ꯆꯠꯂꯤꯉꯩꯗ ꯍꯛꯆꯥꯡꯒꯤ ꯑꯣꯏꯕ ꯁꯥꯖꯦꯜ ꯋꯥꯠꯂꯛꯄ ꯑꯁꯤꯅ ꯃꯔꯝ ꯑꯣꯏꯔꯒ ꯃꯈꯣꯏ ꯑꯁꯤ ꯂꯥꯏꯅꯥ ꯂꯥꯏꯊꯨꯡ ꯀꯌꯥꯅ ꯂꯥꯏꯅ ꯅꯥꯗꯨꯅ ꯑꯅꯥ ꯑꯌꯦꯛ ꯀꯌꯥ ꯅꯪꯗꯨꯅ ꯂꯩꯔꯛꯂꯦ ꯍꯥꯏꯕ ꯑꯁꯦ ꯑꯩꯈꯣꯏꯅ ꯎꯕ ꯐꯪꯉꯤ ꯑꯍꯟꯁꯤꯡ ꯑꯁꯤꯅ ꯉꯁꯤ ꯑꯩꯈꯣꯏꯕꯨ ꯇꯥꯛꯄꯤ ꯇꯝꯕꯤꯔꯤ ꯃꯗꯨꯗꯤ ꯍꯛꯆꯥꯡꯅꯕꯨ ꯁꯣꯛꯂꯛꯂꯕꯗꯤ ꯍꯛꯆꯥꯡꯒꯤ ꯐꯤꯕꯝꯅꯕꯨ ꯁꯣꯛꯂꯛꯂꯕꯗꯤ ꯑꯩꯈꯣꯏꯅ ꯇꯧꯅꯤꯡꯕ ꯊꯕꯛ ꯑꯃꯠꯇ ꯃꯥꯏ ꯄꯥꯛꯄ ꯉꯝꯗꯦ ꯍꯥꯏꯕ ꯑꯁꯤ ꯃꯈꯣꯏꯅ ꯇꯥꯛꯄꯤꯔꯤ ꯃꯁꯤ ꯌꯥꯝꯅ ꯆꯨꯝꯕ ꯋꯥꯐꯝꯁꯨ ꯑꯣꯏ ꯑꯗꯨꯕꯨ ꯃꯈꯣꯏꯅ ꯅꯍꯥ ꯑꯣꯏꯔꯝꯂꯤꯉꯩ ꯃꯇꯝ ꯑꯗꯨꯒꯤ ꯄꯨꯟꯁꯤ ꯃꯍꯤꯡ ꯑꯗꯨꯒ ꯉꯁꯤꯒꯤ ꯑꯣꯏꯔꯛꯂꯤꯕ ꯄꯨꯟꯁꯤ ꯃꯍꯤꯡ ꯑꯁꯤꯒ ꯌꯥꯝꯅ ꯈꯦꯠꯅꯔꯛꯂꯕ ꯃꯔꯝꯅ ꯑꯩꯈꯣꯏꯅ ꯅꯍꯥꯁꯤꯡ ꯑꯁꯤ ꯍꯛꯆꯥꯡ ꯁꯥꯖꯦꯜ ꯌꯥꯝꯅ ꯋꯥꯠꯂꯦ ꯍꯛꯆꯥꯡ ꯁꯥꯖꯦꯜ ꯇꯧꯅꯅꯕ ꯂꯝꯕꯤ ꯑꯁꯤꯁꯨ ꯌꯥꯝꯅ ꯃꯇꯝ ꯐꯪꯂꯛꯇꯕꯅ ꯃꯔꯝ ꯑꯣꯏꯔꯒ ꯇꯧꯕ ꯉꯝꯗ꯭ꯔꯦ ꯍꯥꯏꯕ ꯑꯁꯤꯁꯨ ꯑꯩꯈꯣꯏꯅ ꯍꯥꯏꯅꯤꯡꯉꯤ ꯃꯁꯤꯁꯨ ꯌꯥꯝꯅ ꯆꯨꯝꯕ ꯋꯥꯐꯝ ꯑꯃꯅꯤ ꯇꯧꯋꯤꯒꯨꯝꯕꯁꯨꯡ ꯐꯃꯨꯡꯗ ꯇꯥꯗꯨꯅ ꯂꯩꯔꯕ ꯑꯍꯟꯁꯤꯡ ꯑꯁꯤ ꯃꯈꯣꯏꯒꯤ ꯏꯃꯨꯡ ꯃꯅꯨꯡꯒ ꯀꯔꯝꯅ ꯂꯩꯃꯤꯟꯅꯔꯤꯒꯦ ꯍꯥꯏꯔꯤꯕ ꯋꯥꯐꯝ ꯑꯁꯤꯒꯤ ꯃꯇꯥꯡꯗ ꯋꯥꯐꯝ ꯈꯔ ꯍꯥꯏꯖꯒꯦ ꯃꯗꯨꯗꯤ ꯉꯁꯤ ꯑꯩꯈꯣꯏꯒꯤ ꯏꯄꯨꯁꯤꯡ ꯏꯕꯣꯛꯁꯤꯡ ꯐꯃꯨꯡꯗ ꯇꯥꯗꯨꯅ ꯆꯠꯄ ꯉꯝꯗꯗꯨꯅ ꯑꯅꯥ ꯑꯌꯦꯛ ꯀꯌꯥꯒ ꯂꯣꯏꯅꯅ ꯂꯩꯕ ꯑꯁꯤ ꯈꯨꯟ ꯑꯁꯤꯗ ꯑꯩꯈꯣꯏꯅ ꯎꯕ ꯐꯪꯉꯤ ꯃꯈꯣꯏꯅ ꯑꯁꯨꯝꯅ ꯂꯩꯔꯛꯂꯕ ꯃꯇꯝꯗ ꯃꯈꯣꯏꯒꯤ ꯃꯆꯥ ꯃꯁꯨ ꯀꯌꯥ ꯃꯃꯧꯁꯤꯡ ꯀꯌꯥ ꯑꯃꯅ ꯃꯈꯣꯏꯕꯨ ꯁꯦꯕꯥ ꯐꯖꯅ ꯇꯧꯕꯤꯔꯦ ꯍꯥꯏꯔꯒ ꯃꯈꯣꯏꯕꯨ ꯏꯃꯨꯡ ꯑꯁꯤꯗ ꯃꯁꯨꯁꯤꯡꯒ ꯃꯃꯧꯁꯤꯡꯒ ꯌꯥꯝꯅ ꯅꯨꯡꯁꯤ ꯆꯥꯅꯅ ꯅꯨꯡꯉꯥꯏꯅ ꯍꯔꯥꯎꯅ ꯂꯩꯃꯤꯟꯅꯕꯒꯤ ꯁꯛꯐꯝ ꯀꯌꯥꯁꯨ ꯎꯕ ꯐꯪꯉꯤ ꯑꯃꯔꯣꯝꯗ ꯃꯈꯣꯏꯒꯤ ꯁꯦꯕꯥ ꯀꯌꯥ ꯇꯧꯅꯤꯡꯗꯕꯒꯤ ꯁꯛꯐꯝ ꯎꯠꯇꯨꯅ ꯌꯥꯝꯅ ꯋꯥꯅ ꯂꯦꯟꯗꯨꯅ ꯂꯩꯕ ꯑꯍꯟ ꯀꯌꯥꯁꯨ ꯑꯩꯈꯣꯏꯅ ꯎꯗꯕ ꯅꯠꯇꯦ ꯈꯨꯟ ꯑꯁꯤꯗ ꯂꯩꯔꯤꯕ ꯑꯕꯣꯛ ꯀꯌꯥ ꯏꯄꯨ ꯀꯌꯥ ꯃꯈꯣꯏ ꯍꯛꯆꯥꯡ ꯐꯅ ꯂꯩꯔꯝꯕ ꯑꯣꯏꯔꯕꯁꯨ ꯍꯧꯖꯤꯛꯀꯤ ꯃꯇꯝꯗꯗꯤ ꯆꯍꯤꯅ ꯌꯥꯝꯁꯤꯜꯂꯛꯄꯅ ꯃꯔꯝ ꯑꯣꯏꯔꯒ ꯍꯛꯆꯥꯡꯒꯤ ꯁꯔꯨ ꯁꯌꯥꯡ ꯃꯁꯜ ꯀꯌꯥ ꯄꯥꯡꯒꯜ ꯁꯣꯟꯖꯤꯜꯂꯛꯇꯨꯅ ꯆꯠꯄ ꯉꯝꯂꯛꯇꯕ ꯃꯄꯥꯟ ꯊꯣꯛꯄ ꯉꯝꯂꯛꯇꯕ ꯑꯁꯤꯅ ꯃꯔꯝ ꯑꯣꯏꯔꯒ ꯉꯁꯤꯒꯤ ꯃꯇꯝꯗ ꯃꯈꯣꯏꯕꯨ ꯁꯦꯕꯥ ꯇꯧꯕꯤꯅꯤꯉꯥꯏ ꯂꯩꯇꯗꯨꯅ ꯌꯥꯝꯅ ꯋꯥꯅ ꯂꯦꯟꯕ ꯀꯌꯥ ꯑꯃꯁꯨ ꯌꯥꯎꯔꯤ ꯑꯗꯨꯕꯨ ꯃꯁꯤ ꯄꯨꯝꯅꯃꯛꯅ ꯃꯈꯣꯏꯕꯨ ꯏꯟꯊꯣꯛꯇꯨꯅ ꯊꯝꯕꯤꯔꯒ ꯃꯈꯣꯏꯅ ꯑꯋꯥꯕ ꯈꯥꯡꯂꯤꯕ ꯑꯁꯤ ꯎꯗꯕ ꯎꯗꯕ ꯂꯩꯇꯕ ꯀꯌꯥꯁꯨ ꯅꯠꯇꯦ ꯃꯈꯣꯏꯒꯤ ꯃꯔꯛ ꯑꯁꯤꯗ ꯑꯍꯟꯁꯤꯡꯒꯤ ꯁꯦꯕꯥ ꯇꯧꯗꯨꯅ ꯑꯍꯟꯁꯤꯡꯒꯤ ꯕꯣꯔ ꯐꯪꯅꯅꯕ ꯑꯗꯨꯒꯨꯝꯂꯕ ꯋꯥꯈꯜꯂꯣꯟ ꯐꯖꯕ ꯀꯌꯥ ꯄꯨꯊꯣꯛꯇꯨꯅ ꯑꯍꯟꯁꯤꯡꯒꯤ ꯁꯦꯕꯥ ꯐꯖꯅ ꯇꯧꯕ ꯃꯆꯥ ꯃꯁꯨ ꯃꯃꯧꯁꯤꯡ ꯀꯌꯥꯁꯨ ꯂꯩ ꯑꯩꯈꯣꯏꯅ ꯃꯁꯤ ꯄꯨꯝꯅꯃꯛ ꯑꯁꯤ ꯎꯕ ꯐꯪꯉꯤ ꯈꯨꯟ ꯑꯁꯤꯗ ꯂꯩꯔꯤꯕ ꯑꯍꯟꯁꯤꯡꯒꯤ ꯄꯨꯟꯁꯤ ꯃꯍꯤꯡ ꯃꯈꯣꯏꯅ ꯃꯃꯥꯡꯗ ꯀꯔꯝꯅ ꯍꯧꯔꯛꯈꯤꯕꯒꯦ ꯍꯥꯏꯕ ꯑꯁꯤ ꯑꯩꯈꯣꯏꯅ ꯈꯪꯗꯕ ꯅꯠꯇꯦ ꯌꯥꯝꯅ ꯋꯥꯅ ꯍꯧꯔꯛꯇꯨꯅ ꯃꯈꯣꯏꯅ ꯅꯣꯡꯃ ꯅꯣꯡꯃꯒꯤ ꯇꯥꯟꯗꯨꯅ ꯃꯆꯥ ꯃꯁꯨꯁꯤꯡꯕꯨ ꯌꯣꯛꯈꯠꯂꯛꯇꯨꯅ ꯃꯍꯩ ꯃꯁꯤꯡ ꯇꯝꯍꯟꯗꯨꯅ ꯃꯤ ꯃꯇꯤꯛ ꯆꯥꯕ ꯑꯃ ꯑꯣꯏꯅꯅꯕ ꯃꯈꯣꯏꯅ ꯍꯣꯠꯅꯔꯛꯈꯤꯕꯒꯤ ꯑꯋꯥꯃꯟ ꯑꯗꯨ ꯃꯆꯥꯁꯤꯡ ꯑꯁꯤꯅ ꯎꯕꯤꯗꯗꯅ ꯇꯥꯏꯑꯣꯟꯅꯕꯗ ꯃꯈꯣꯏꯕꯨ ꯇꯥꯊꯤ ꯇꯥꯑꯣꯏꯅ ꯇꯧꯗꯨꯅ ꯃꯈꯣꯏꯒꯤ ꯁꯦꯕꯥ ꯇꯧꯅꯤꯡꯗꯗꯅ ꯃꯈꯣꯏꯕꯨ ꯏꯟꯊꯣꯛꯄꯤꯗꯨꯅ ꯊꯝꯕ ꯀꯌꯥꯁꯨ ꯌꯥꯎꯔꯤ ꯑꯗꯨꯕꯨ ꯑꯃꯔꯣꯝꯗ ꯃꯈꯣꯏꯕꯨ ꯅꯨꯡꯁꯤ ꯆꯥꯅꯅ ꯃꯈꯣꯏꯕꯨ ꯀꯣꯟꯁꯤꯟꯕꯤꯔꯦ ꯍꯥꯏꯔꯒ ꯃꯈꯣꯏꯅ ꯍꯣꯠꯅꯔꯛꯈꯤꯕ ꯍꯨꯃꯥꯡ ꯃꯃꯟ ꯑꯗꯨꯒꯤ ꯃꯍꯩ ꯆꯥꯔꯕ ꯃꯆꯥ ꯃꯁꯨꯁꯤꯡꯅ ꯃꯈꯣꯏꯕꯨ ꯅꯨꯡꯁꯤꯅ ꯌꯦꯡꯁꯤꯟꯕꯤꯗꯨꯅ ꯁꯦꯕꯥ ꯀꯌꯥ ꯇꯧꯗꯨꯅ ꯃꯈꯣꯏꯅ ꯆꯠꯊꯣꯛ ꯆꯠꯁꯤꯟ ꯉꯝꯗ꯭ꯔꯕꯁꯨ ꯃꯈꯣꯏꯒꯤ ꯃꯁꯥꯅ ꯁꯣꯟꯖꯤꯜꯂꯛꯂꯕ ꯑꯣꯏꯔꯁꯨ ꯋꯥꯈꯜꯗ ꯍꯔꯥꯎ ꯅꯨꯡꯉꯥꯏꯅ ꯂꯩꯃꯤꯟꯅꯕ ꯏꯃꯨꯡ ꯀꯌꯥꯁꯨ ꯌꯥꯎꯔꯤ ꯑꯗꯨꯅ ꯉꯁꯤꯒꯤ ꯍꯧꯔꯛꯂꯤꯕ ꯑꯉꯥꯡ ꯅꯍꯥꯁꯤꯡꯗ ꯑꯩꯈꯣꯏꯅ ꯄꯥꯎꯖꯦꯜ ꯑꯃ ꯄꯤꯅꯤꯡꯕꯗꯤ ꯅꯈꯣꯏ ꯅꯈꯣꯏꯒꯤ ꯏꯃꯨꯡꯗ ꯂꯩꯔꯤꯕ ꯑꯍꯟ ꯂꯃꯟꯁꯤꯡꯕꯨ ꯅꯈꯣꯏꯅ ꯐꯖꯅ ꯊꯧꯒꯜ ꯇꯧꯕ ꯍꯥꯏꯕ ꯑꯗꯨ ꯑꯣꯏꯌꯨ ꯑꯃꯗꯤ ꯃꯈꯣꯏꯒꯤ ꯕꯣꯔ ꯐꯪꯕ ꯅꯍꯥꯁꯤꯡꯅ ꯀꯩꯗꯧꯅꯨꯡꯗ ꯃꯥꯡꯂꯣꯏ ꯍꯥꯏꯕ ꯑꯁꯤꯁꯨ ꯍꯥꯏꯅꯤꯡꯉꯤ